ꯍꯂꯣ ꯑꯣ ꯑꯩ ꯈꯦꯇ꯭ꯔꯤꯃꯌꯨꯝ ꯕꯤꯗ꯭ꯌꯥꯂꯛꯁꯃꯤ ꯀꯧꯋꯦ ꯑꯗꯨ ꯁꯤꯁꯤ ꯀꯛꯆꯤꯡ ꯒꯥꯔꯗꯦꯟꯒꯤ ꯇꯤꯀꯦꯠ ꯀꯥꯎꯟꯇꯔ ꯑꯣꯏꯕꯤꯔꯕꯣ ꯑꯣ ꯑꯩꯈꯣꯏꯁꯤ ꯀꯛꯆꯤꯡ ꯒꯥꯔꯗꯦꯟ ꯌꯦꯡꯕ ꯂꯥꯛꯀꯦ ꯇꯧꯕ ꯒꯥꯔꯗꯦꯟꯗ ꯀꯣꯏꯕ ꯂꯥꯛꯀꯦ ꯇꯧꯕ ꯑꯗꯨ ꯄꯨꯡ ꯀꯌꯥꯗꯩ ꯀꯌꯥꯕꯨꯛ ꯍꯥꯡꯉꯤꯅꯣ ꯀꯃꯥꯏ ꯇꯧꯋꯤ

ꯑꯣ ꯃꯤ ꯑꯃ ꯃꯤ ꯑꯃꯃꯝꯗꯅ ꯍꯥꯏꯗꯤ ꯒꯥꯔꯗꯦꯟ ꯌꯦꯡꯕꯩ ꯂꯨꯄꯥ ꯀꯌꯥ ꯀꯌꯥ ꯂꯧꯋꯤꯅꯣ ꯑꯗꯨꯒ ꯒꯥꯔꯤꯒꯤ ꯒꯥꯔꯤ ꯑꯆꯧꯕ ꯑꯣꯏꯔꯁꯨ ꯑꯗꯨꯝ ꯃꯊꯛꯐꯥꯎꯕ ꯀꯥꯈꯠꯂꯒ ꯑꯗꯨꯝ ꯌꯧꯕ ꯌꯥꯕ꯭ꯔꯥ

ꯑꯣ ꯑꯩꯈꯣꯏꯁꯤ ꯑꯇꯣꯞꯄ ꯂꯝꯗꯒꯤ ꯏꯃꯥꯟꯅꯕꯤ ꯏꯃꯥꯟꯅꯕ ꯈꯔꯁꯨ ꯌꯥꯎꯔꯛꯀꯗꯧꯕ ꯍꯥꯏ ꯇꯥꯔꯦ ꯑꯗꯨꯅ ꯍꯥꯏꯗꯤ ꯚꯤꯗꯤꯌꯣꯒꯨꯝꯕ ꯂꯧꯕꯗꯨꯅ ꯀꯌꯥꯝ ꯂꯧꯋꯤꯅꯣ ꯑꯗꯨꯒ ꯀꯔꯤ ꯀꯔꯤ ꯐꯪꯒꯦ ꯍꯥꯏꯗꯤ ꯑꯗꯨꯝ ꯃꯐꯝꯗꯣ ꯀꯔꯤ ꯀꯔꯤ ꯌꯦꯡꯅꯕ ꯃꯐꯝ ꯂꯩꯒꯦ ꯑꯗꯨꯝ ꯀꯛꯆꯤꯡ ꯒꯥꯔꯗꯦꯟ ꯃꯊꯛꯇꯨꯗ ꯂꯩ ꯅꯨꯡ ꯈꯛꯇ ꯍꯧꯕ ꯑꯣꯏꯔꯤꯕ꯭ꯔꯥ ꯅꯠꯇ꯭ꯔꯒ ꯑꯇꯣꯞꯄ ꯀꯔꯤ ꯀꯔꯤꯁꯨ ꯂꯩꯒꯦ ꯑꯣ ꯑꯗꯨꯝ ꯍꯣꯏ ꯁꯨꯝ ꯎ ꯀꯥꯟꯗꯀꯣ ꯑꯩꯁꯨ ꯃꯃꯥꯡꯗ ꯑꯃꯨꯛꯇꯤ ꯂꯥꯛꯆꯔꯝꯃꯤ ꯑꯗꯨꯗ ꯂꯩ ꯐꯖ ꯐꯖꯕ ꯃꯈꯟ ꯃꯌꯥꯝ ꯑꯝꯁꯨ ꯍꯧꯍꯧꯋꯤꯀꯣ ꯑꯗꯨꯒ ꯐꯖꯁꯨ ꯌꯥꯝ ꯐꯖꯩ ꯑꯗꯨ ꯁꯨꯝ ꯂꯩ ꯆꯔꯥꯒꯨꯝꯕ ꯁꯦꯝꯕꯒ ꯌꯣꯟꯕꯒꯨꯝꯕ ꯌꯥꯎꯕ꯭ꯔꯥ ꯍꯥꯏꯗꯤ ꯑꯩꯈꯣꯏꯁꯨ ꯃꯂꯩꯍꯩꯗꯨ ꯎꯀꯥꯟꯗ ꯑꯄꯥꯝꯕꯒꯨꯝꯕ ꯑꯗꯨꯝ ꯌꯥꯎꯔꯛꯑꯦꯕ ꯑꯗꯨꯗ ꯑꯄꯥꯝꯕ ꯌꯥꯎꯕꯗꯣ ꯂꯩꯅꯤꯡꯕꯒꯨꯝꯕ ꯑꯗꯨꯝ ꯐꯥꯎꯋꯦ ꯑꯗꯨ ꯂꯩ ꯆꯔꯥꯒꯨꯝꯕꯁꯨ ꯁꯦꯝꯃꯒ ꯈꯣꯠꯂꯒ ꯊꯝꯕ꯭ꯔꯥ ꯌꯣꯟꯕ꯭ꯔꯥ ꯑꯗꯨꯝ ꯑꯩꯈꯣꯏꯅ ꯂꯩꯊꯣꯛ ꯂꯩꯁꯤꯟ ꯇꯧ ꯌꯥꯕꯒꯨꯝꯕꯁꯨ ꯑꯗꯨꯝ ꯐꯪꯒꯗ꯭ꯔꯥ ꯑꯣ ꯍꯣꯏ ꯑꯗꯣꯏꯗꯤ ꯑꯩꯈꯣꯏ ꯃꯤ ꯇꯔꯥꯒꯨꯝꯕ ꯁꯨꯕ ꯌꯥꯏꯀꯣ ꯑꯗꯨꯝ ꯍꯥꯏꯗꯤ ꯇꯔꯥꯗꯩꯗꯤ ꯇꯥꯗꯧꯗꯤ ꯃꯥꯟꯗꯦ ꯑꯗꯨꯒ ꯑꯗꯨꯝ ꯍꯣꯏ ꯑꯗꯨ ꯑꯩꯈꯣꯏꯒꯤ ꯂꯥꯛꯑꯝꯗꯥꯏꯗ ꯑꯩ ꯑꯗꯨꯝ ꯍꯥꯏꯖꯔꯛꯑꯒꯦꯀꯣ ꯃꯐꯝꯗꯨ ꯌꯧꯔꯛꯄꯀꯥꯟꯗ ꯑꯗꯨꯝ ꯑꯣ ꯍꯣꯍꯣ ꯑꯗꯨꯗꯤ ꯊꯝꯖꯔꯒꯦ